ꯑꯣ ꯚꯥꯏ ꯀꯝꯗꯧꯔꯤꯒꯦ ꯑꯥ ꯑꯥ ꯍꯣꯏ ꯂꯣꯛꯇꯥꯛ ꯗꯦꯗꯤ ꯍꯟꯗꯛꯀꯤꯗꯤ ꯈꯔ ꯋꯥꯠꯂꯤꯌꯦ ꯃꯃꯥꯡꯒꯤ ꯊꯥ ꯃꯃꯥꯡꯒꯤ ꯆꯍꯤꯗꯗꯤ ꯀꯩꯅꯣꯗ ꯇꯧꯒꯤꯕꯅꯦ ꯑꯣꯛꯇꯣꯚꯔ ꯁꯕꯦꯟꯇꯤꯟꯒꯤ ꯀꯩꯅꯣꯗꯀꯣ ꯑꯣꯛꯇꯣꯚꯔ ꯁꯕꯦꯟꯇꯤꯟ ꯇ꯭ꯋꯦꯟꯇꯤ ꯐꯣꯔꯗ ꯇꯧꯒꯤꯕꯅꯦ ꯑꯗꯨꯗꯤ ꯍꯟꯗꯛꯇꯤ ꯍꯧꯖꯤꯛ ꯀꯩꯅꯣꯅꯤ ꯃꯥꯔꯁꯀꯣ ꯈꯔꯗꯤ ꯅꯍꯥꯟꯃꯨꯛꯀꯤ ꯃꯃꯥꯡꯒꯤꯗꯣ ꯊꯥꯔꯇꯤ ꯐꯥꯏꯚ ꯊꯥꯔꯇꯤ ꯐꯥꯏꯚ ꯁꯨꯕ ꯀꯩꯅꯣ ꯑꯣꯏꯅ ꯁꯦꯂꯦꯕ꯭ꯔꯦꯁꯟ ꯑꯣꯏ ꯇꯧꯒꯤꯀꯣ ꯑꯗꯨꯏꯗꯤ ꯉꯥꯏꯇꯥꯔꯦꯅꯦ ꯁꯦ ꯑꯣꯛꯇꯣꯚꯔ ꯁꯕꯦꯟꯇꯤꯟꯗꯣ ꯎꯝ ꯑꯗꯨꯗꯤ ꯑꯣ ꯂꯣꯛꯇꯥꯛ ꯗꯦꯁꯤꯗꯗꯤ ꯃꯦꯔꯥ ꯄꯨꯔꯅꯤꯃꯥꯁꯨ ꯇꯥꯍꯟꯕꯅꯤ ꯈꯔ ꯑꯗꯨ ꯃꯇꯝꯗ ꯑꯣꯏꯗꯣꯏꯅꯦ ꯑꯗꯒꯤ ꯇꯥꯖ ꯃꯍꯜꯒꯤ ꯀꯩꯅꯣꯗꯨꯁꯨ ꯑꯩꯈꯣꯏꯒꯤ ꯇꯥꯖ ꯅꯥꯏꯠꯀꯥꯏꯅ ꯂꯩꯌꯦ ꯑꯒ꯭ꯔꯥꯒꯤ ꯇꯥꯖ ꯃꯍꯜꯗꯣ ꯑꯒ꯭ꯔꯥꯒꯤ ꯇꯥꯖ ꯃꯍꯜꯗꯨꯗ ꯇꯥꯖ ꯅꯥꯏꯠꯀꯤ ꯀꯩꯅꯣꯅꯤ ꯃꯦꯔꯥꯒꯤ ꯄꯨꯔꯅꯤꯃꯥꯁꯦ ꯆꯞ ꯆꯥꯕ ꯃꯇꯝꯅꯤ ꯑꯩꯈꯣꯏꯒꯤ ꯊꯥꯒꯁꯦ ꯑꯗꯨꯅ ꯇꯥꯖ ꯃꯍꯜꯗꯨꯒꯤ ꯃꯊꯛꯇꯨꯗ ꯗꯛ ꯂꯥꯎ ꯃꯄꯥ ꯆꯥꯔꯛꯄ ꯃꯇꯝꯗꯨꯗ ꯂꯪꯊ꯭ꯔꯤꯛꯀ ꯂꯪꯅ ꯊꯣꯛꯑꯦꯕꯀꯣ ꯑꯗꯨꯒꯤ ꯆꯥꯟꯅꯅ ꯇꯧꯗꯣꯏꯖꯥꯠꯅꯦ ꯑꯩꯈꯣꯏ ꯂꯣꯛꯇꯥꯛ ꯗꯦꯁꯤꯁꯨ ꯌꯥꯝ ꯅꯨꯡꯉꯥꯏꯕ ꯀꯩꯅꯣꯝ ꯎꯝ

ꯑꯦ ꯌꯥꯕꯖꯥꯠꯅꯤ ꯍꯟꯗꯛꯇꯤ ꯅꯍꯥꯟꯋꯥꯏ ꯃꯃꯥꯡꯗꯗꯤ ꯇꯥꯖ ꯅꯥꯏꯠ ꯌꯦꯡꯉꯛꯑꯦ ꯑꯗ ꯂꯣꯛꯇꯥꯛ ꯗꯦ ꯍꯟꯗꯛ ꯑꯃꯨꯛ ꯍꯟꯗꯛꯁꯨ ꯑꯃꯨꯛ ꯌꯦꯡꯕ ꯌꯥꯏ ꯍꯟꯗꯛꯀꯤꯁꯤ ꯃꯣꯏꯒꯤ ꯏꯔꯥꯡꯁꯤꯅ ꯀꯝꯗꯧꯗꯣꯏꯅꯣ ꯑꯗꯨꯕꯨꯗꯤ ꯃꯦꯟ ꯑꯝꯗꯤ ꯇꯥꯗꯦꯀꯣ ꯑꯗꯨꯕꯨ ꯈꯔꯗꯤ ꯐꯔꯛꯄꯁꯨ ꯌꯥꯔꯦꯗ ꯀꯩꯅꯣꯒꯤ ꯇꯥꯖ ꯌꯦꯡꯕꯗꯀꯣ ꯑꯗꯣ ꯌꯥꯝ ꯅꯨꯡꯉꯥꯏꯕ ꯀꯩꯅꯣꯗꯤ ꯑꯣꯏꯖꯥꯠꯅꯦ ꯍꯥꯏꯗꯤ ꯑꯇꯣꯞꯄ ꯀꯩꯅꯣ ꯑꯩꯈꯣꯏꯒꯤ ꯏꯁꯩ ꯁꯛꯄ ꯀꯥꯡꯒꯨꯁꯤꯡꯁꯨ ꯃꯥꯒꯤ ꯃꯥꯒꯤ ꯀꯩꯅꯣꯁꯤꯡꯗꯨꯗ ꯑꯗꯨꯝ ꯍꯥꯏꯗꯤ ꯂꯥꯛꯇꯅ ꯃꯃꯥꯡꯗ ꯄꯥꯔꯇꯤꯁꯤꯄꯦꯠ ꯇꯧꯗꯅ ꯇꯧꯔꯤꯅꯦꯕꯀꯣ ꯂꯣꯛꯇꯥꯛ ꯂꯝꯁꯤꯗ ꯑꯩꯈꯣꯏꯒꯤ ꯀꯤꯂꯣꯃꯤꯇꯔ ꯃꯔꯥꯊꯣꯟꯒꯁꯨ ꯇꯧꯕ ꯌꯥꯏ ꯑꯗꯒꯤ ꯑꯇꯣꯞꯄ ꯄ꯭ꯂꯥꯁꯇꯤꯛ ꯄꯣꯂꯨꯁꯟ ꯇꯧꯔꯦ ꯑꯗꯒꯤ ꯁꯦꯚ ꯂꯣꯛꯇꯥꯛ ꯑꯗꯒꯤ ꯃꯣꯏꯁꯦ ꯀꯩꯅꯣꯅ ꯑꯦꯋꯥꯔꯅꯦꯁꯁꯦ ꯀꯩꯅꯣꯅ ꯄꯤꯕ ꯍꯥꯏꯗꯤ ꯐꯤꯐꯇꯤ ꯐꯣꯔ ꯗꯦ ꯂꯣꯛꯇꯥꯛꯀꯤ ꯃꯣꯏꯒꯤ ꯁꯤꯜ ꯂꯥꯡꯉꯤ ꯀꯥꯡꯒꯨꯗꯣ ꯑꯥ ꯑꯗꯨꯅꯒꯁꯨ ꯄꯤꯗꯣꯏꯅꯦ ꯍꯥꯏꯗꯤ ꯑꯗꯨꯃꯥꯏꯅ ꯄ꯭ꯂꯥꯁꯇꯤꯛꯇ ꯑꯇꯣꯞ ꯑꯇꯣꯞꯄꯀꯣ ꯑꯇꯣꯞꯄ ꯍꯥꯏꯁꯦ ꯑꯗꯨꯝ ꯌꯥꯎꯕꯤꯕ ꯌꯥꯏ ꯍꯥꯏꯗꯤ ꯂꯣꯛꯇꯥꯛ ꯀꯟꯁꯦ ꯍꯥꯏꯅꯦꯕꯀꯣ ꯄ꯭ꯂꯥꯁꯇꯤꯛꯁꯤꯡꯁꯦ ꯑꯩꯈꯣꯏꯅ ꯀꯥꯏꯗꯒꯤ ꯇꯨꯔꯦꯟꯗꯒ ꯄꯪꯊꯥ ꯊꯥꯗꯔꯤꯁꯦ ꯑꯥ ꯂꯣꯛꯇꯥꯛꯇ ꯂꯣꯏ ꯇꯥꯗꯣꯏꯅꯦꯕꯀꯣ ꯑꯥ ꯑꯗꯨꯒꯨꯝꯕ ꯄ꯭ꯂꯥꯁꯇꯤꯛꯀꯁꯦ ꯈꯨꯟꯗꯣꯛꯄꯤꯗꯅ ꯄꯣꯂꯨꯁꯟ ꯇꯧꯗꯅꯕ ꯑꯗꯒꯤ ꯃꯩ ꯊꯥꯗꯣꯛꯄ ꯌꯥꯎꯔꯝꯃꯒꯁꯨ ꯍꯦꯛ ꯊꯥꯗꯅꯕ ꯑꯗꯒꯤ ꯃꯐꯝ ꯆꯥꯅ ꯊꯝꯅꯕ ꯑꯗꯨꯝ ꯌꯦꯡꯕꯤꯕ ꯌꯥꯏ ꯑꯩꯈꯣꯏꯒꯤ ꯄ꯭ꯔꯖꯦꯟꯇꯤꯡ ꯂꯣꯛꯇꯥꯛ ꯂꯦꯛ ꯏꯝꯐꯦꯁꯤꯁ ꯃꯣꯏꯁꯤ ꯌꯥꯝꯅ ꯀꯩꯅꯣ ꯇꯧꯕ ꯂꯣꯛꯇꯥꯛꯁꯦ ꯑꯥ ꯀꯔꯤ ꯀꯔꯤ ꯍꯣꯠꯅꯔꯤꯒꯦ ꯍꯧꯖꯤꯛꯁꯤꯕꯣ ꯁꯕꯦꯟꯇꯤꯟ ꯑꯣꯛꯇꯣꯚꯔ ꯉꯥꯏꯕꯁꯤ ꯈꯔꯗꯤ ꯋꯥꯕ ꯇꯥꯔꯦꯅꯦ ꯇꯧꯔꯤꯁꯤꯀꯣ ꯍꯣꯏ ꯍꯣꯏ ꯑꯗꯨ ꯃꯣꯏꯗꯤ ꯀꯩꯅꯣꯗ ꯑꯩꯈꯣꯏꯒꯤ ꯂꯣꯛꯇꯥꯛ ꯂꯦꯛꯇ ꯂꯩꯗꯣꯏꯁꯦ ꯂꯥꯔꯖꯦꯁ ꯐ꯭ꯔꯦꯁ ꯋꯥꯇꯔ ꯑꯐꯕ ꯏꯁꯤꯡ ꯐꯪꯒꯅꯤꯀꯣ ꯑꯗꯒꯤ ꯅꯣꯔꯠ ꯏꯁ ꯏꯟꯗꯤꯌꯥꯒꯤ ꯑꯣꯏꯅꯗꯤ ꯌꯥꯝ ꯆꯥꯎꯕ ꯀꯩꯅꯣ ꯑꯣꯏꯗꯣꯏꯅꯤ ꯑꯗꯒꯤ ꯐ꯭ꯂꯣꯠꯇꯤꯡ ꯎꯝ

ꯎꯝ ꯎꯝ ꯌꯥꯕꯖꯥꯠꯅꯤ ꯑꯗꯒꯤ ꯑꯥ ꯎꯝ ꯎꯝ ꯑꯗꯒꯤ ꯑꯌꯥꯝꯕꯗꯤ ꯂꯣꯛꯇꯥꯛꯀꯤ ꯀꯩꯅꯣꯁꯤꯗ ꯂꯩꯕ ꯂꯣꯛꯇꯥꯛ ꯃꯄꯥꯟꯗꯒ ꯊꯥꯔꯤꯕ ꯑꯦꯟꯁꯥꯡ ꯅꯥꯄꯤꯁꯤꯡꯒꯁꯤꯗꯤ ꯑꯁ ꯐꯖꯅ ꯊꯣꯠ ꯊꯣꯠ ꯂꯥꯎꯕ ꯑꯍꯥꯎꯕ ꯀꯩꯅꯣ ꯉꯥꯛꯇꯅꯦ ꯃꯣꯏ ꯊꯥꯔꯤꯁꯤꯡꯁꯦ ꯍꯣꯏ ꯑꯩꯈꯣꯏꯒꯤ ꯂꯩꯍꯥꯎ ꯂꯩꯕ ꯀꯩꯅꯣ ꯉꯥꯛꯇꯅꯤꯅꯀꯣ ꯑꯣꯔꯒꯥꯟꯅꯤꯛꯀꯤ ꯍꯥꯏꯗꯤ ꯇꯤꯜ ꯍꯤꯗꯥꯛ ꯍꯨꯟꯅꯗꯅꯒ ꯑꯐꯕ ꯄꯣꯠ ꯆꯩꯁꯤꯡ ꯑꯗꯨꯝ ꯎꯔꯅꯤ ꯑꯗꯒꯤ ꯀꯜꯆꯔꯦꯜꯒꯤ ꯃꯇꯥꯡꯗ ꯑꯗꯒꯤ ꯀꯩꯅꯣ ꯇꯧꯕꯀꯣ ꯌꯥꯝꯅ ꯀꯩꯅꯣ ꯇꯧꯕ ꯆꯥꯎꯈꯠꯍꯟꯕ ꯌꯥꯏ ꯃꯅꯤꯄꯨꯔꯒꯤ ꯑꯣꯏꯅ ꯑꯗꯩꯗꯤ ꯆꯥꯎꯊꯣꯛꯆꯅꯤꯡꯉꯥꯏꯅꯦꯕꯀꯣ

ꯎꯝ ꯑꯥ ꯌꯥꯏ ꯁꯤꯗꯁꯨ ꯂꯣꯛꯇꯥꯛ ꯗꯦꯁꯤꯗ ꯃꯦꯔꯥꯒꯤ ꯄꯨꯔꯅꯤꯃꯥꯅꯤꯅ ꯊꯕꯜꯁꯨ ꯐꯖꯅ ꯐꯅꯤ ꯑꯗꯒꯤ ꯀꯩꯅꯣꯁꯨ ꯑꯣꯏꯗꯣꯏꯅꯦ

ꯃꯤ ꯑꯌꯥꯝꯕ ꯑꯗꯨꯝ ꯀꯩꯅꯣ ꯇꯧꯅꯤ ꯑꯗꯨ ꯃꯃꯥꯡꯒꯤꯗꯨꯃꯗꯤ ꯈꯤꯇꯪ ꯑꯩꯈꯣꯏꯒꯤ ꯏꯔꯥꯡ ꯃꯅꯤꯄꯨꯔꯒꯤ ꯏꯔꯥꯡꯁꯤ ꯀꯩꯅꯣ ꯃꯦ ꯊ꯭ꯔꯤꯗꯒꯤ ꯍꯧꯔꯛꯄꯅꯤꯅ ꯑꯣ ꯃꯃꯥꯡꯒꯤ ꯀꯩꯅꯣꯁꯤꯝꯗꯤ ꯈꯔꯗꯤ ꯅꯨꯡꯉꯥꯏꯒꯤꯗ꯭ꯔꯦ ꯅꯤꯡꯉꯣꯜ ꯆꯥꯛꯀꯧꯕꯒꯗꯨ ꯀꯩꯅꯣ ꯇꯧꯗꯅ ꯑꯣꯏꯒꯤꯗꯕꯀꯣ ꯑꯗꯒꯤ ꯃꯃꯥꯡꯒꯤ ꯇ꯭ꯋꯦꯟꯇꯤ ꯊ꯭ꯔꯤꯒꯤ ꯀꯩꯅꯣꯗ ꯇ꯭ꯋꯦꯟꯇꯤ ꯇꯨꯒꯤ ꯑꯗꯨꯏꯗꯒꯗꯤ ꯑꯁ ꯌꯥꯝ ꯆꯥꯎꯅꯒ ꯄꯥꯡꯊꯣꯛꯈꯤꯕꯅꯤꯅꯦ ꯀꯩꯅꯣꯁꯦ ꯂꯣꯛꯇꯥꯛ ꯗꯦꯁꯦ ꯑꯗ ꯇ꯭ꯋꯦꯟꯇꯤ ꯊ꯭ꯔꯤ ꯇ꯭ꯋꯦꯟꯇꯤ ꯐꯣꯔꯁꯤꯗꯤ ꯑꯩꯈꯣꯏꯒꯤ ꯈꯨꯗꯣꯡ ꯊꯤꯕ ꯑꯗꯒꯤ ꯀꯩꯅꯣ ꯇꯧꯕ ꯅꯨꯃꯤꯠ ꯆꯍꯤ ꯇꯥꯔꯦꯅꯦ ꯍꯥꯏꯗꯤ ꯑꯩꯈꯣꯏꯒꯤ ꯂꯥꯜ ꯀꯩꯅꯣ ꯀꯨꯀꯤ ꯂꯥꯜ ꯍꯥꯏꯇꯥꯔꯦ ꯀꯨꯀꯤꯅ ꯀꯩꯅꯣꯃ ꯍꯧꯔꯛꯄꯁꯤꯗꯕꯀꯣ ꯍꯥꯏꯗꯤ ꯑꯩꯈꯣꯏ ꯍꯣꯏ ꯍꯣꯏ ꯑꯦ ꯑꯁ ꯌꯥꯏ ꯂꯣꯛꯇꯥꯛ ꯗꯦꯁꯤ ꯑꯗꯨꯝ ꯐꯖꯅ ꯄꯥꯡꯊꯣꯛꯎꯕ ꯌꯥꯏ ꯑꯗꯒꯤ ꯃꯣꯏꯒꯤ ꯌꯥꯎꯁꯤꯜꯂꯒꯀꯣ ꯈꯔ ꯉꯟꯇꯛ ꯆꯠꯂꯒ ꯑꯦꯌꯥꯔ ꯄꯣꯂꯨꯁꯟꯒꯤ ꯑꯗ ꯄ꯭ꯂꯥꯁꯇꯤꯛ ꯄꯣꯂꯨꯁꯟ ꯑꯗꯒꯤ ꯁꯣꯏꯜ ꯀꯩꯅꯣꯁꯤꯡꯗꯨ ꯂꯣꯏꯅ ꯌꯦꯡꯊꯣꯛꯄ ꯌꯥꯔꯦ ꯌꯥꯝ ꯅꯨꯡꯉꯥꯏꯒꯗꯧꯕ ꯀꯩꯅꯣꯗꯤ ꯑꯣꯏꯔꯦꯀꯣ ꯎꯝ

ꯑꯁ ꯑꯩꯗꯤ ꯍꯧꯖꯤꯛ ꯀꯩꯅꯣ ꯇꯧꯗ꯭ꯔꯤ ꯌꯨꯝꯗ ꯍꯜꯂꯛꯇ꯭ꯔꯤ ꯊꯕꯛ ꯈꯔ ꯆꯠꯊꯣꯛꯄꯅꯤꯅ ꯑꯗꯨꯝ ꯌꯨꯝ ꯂꯥꯛꯇꯤ ꯂꯥꯛꯀꯗꯧꯔꯦ ꯐꯔꯦ ꯐꯔꯦ ꯑꯣꯀꯦ ꯊꯝꯃꯦ